ꯉꯁꯥꯏꯒꯤ ꯑꯩꯅ ꯑꯩꯈꯣꯏꯒꯤ ꯏꯌꯥꯔ ꯀꯟꯗꯤꯁꯟ ꯑꯃ ꯑꯥꯃꯥꯖꯣꯟꯗꯒꯤ ꯑꯩꯅ ꯑꯣꯗꯔ ꯇꯧꯖꯕꯅꯤ ꯍꯥꯏꯔꯤꯕ ꯏꯌꯥꯔ ꯀꯟꯗꯤꯁꯟ ꯑꯁꯤ ꯑꯩꯈꯣꯏꯒꯤ ꯚꯦꯂꯨꯑꯦꯗꯦꯗ ꯍꯥꯏꯇꯥꯥꯏꯔꯦ ꯌꯥꯃ ꯐꯕ ꯄ꯭ꯔꯗꯛ ꯑꯣꯏꯕ ꯉꯁꯥꯏꯒꯤ ꯑꯩꯅ ꯑꯩꯈꯣꯏꯒꯤ ꯑꯣꯟꯂꯥꯏꯟꯗ ꯎꯕ ꯃꯇꯝꯗ ꯂꯩꯔꯝꯕ ꯂꯩꯔꯤꯕ ꯑꯗꯒꯤ ꯃꯈꯣꯏꯒꯤ ꯑꯇꯣꯞꯄꯁꯤꯡꯅ ꯄꯤꯔꯛꯄ ꯐꯤꯗꯕꯦꯛꯁꯤꯡꯗꯨꯒ ꯌꯦꯡꯅꯔꯨꯕ ꯃꯇꯝꯗ ꯉꯁꯥꯏꯒꯤ ꯄ꯭ꯔꯗꯛꯁꯤꯅ ꯌꯥꯝ ꯍꯦꯟꯅ ꯐꯕ ꯑꯗꯒꯤ ꯀꯩ ꯍꯥꯏꯅꯤ ꯃꯥꯒꯤ ꯚꯦꯂꯨꯁꯤ ꯂꯧꯕꯗ ꯑꯩꯈꯣꯏꯒꯤ ꯑꯀꯥꯏꯕ ꯂꯩꯇ꯭ꯔꯕ ꯌꯥꯝ ꯐꯕ ꯄꯣꯠ ꯑꯃꯅꯤ ꯍꯥꯏꯅ ꯑꯗꯨꯝ ꯍꯥꯏꯖꯒꯦ ꯍꯥꯏꯔꯤꯕ ꯑꯁꯤ ꯏꯌꯥꯔ ꯀꯟꯗꯤꯁꯟꯁꯤ ꯑꯩꯅ ꯂꯧꯖꯔꯨꯔꯤꯁꯦ ꯁꯥꯝꯁꯨꯡꯒꯤ ꯏꯌꯥꯔ ꯀꯟꯗꯤꯁꯟ ꯑꯃ ꯂꯧꯖꯕꯅꯤ ꯍꯥꯏꯔꯤꯕ ꯁꯥꯝꯁꯨꯡꯒꯤ ꯑꯩꯈꯣꯏꯒꯤ ꯋꯥꯟ ꯄꯣꯏꯟ ꯐꯥꯏꯕ ꯇꯟꯒꯤ ꯑꯃ ꯂꯧꯕꯅꯦ ꯍꯥꯏꯔꯤꯕ ꯄꯣꯠꯁꯦ ꯑꯗꯨ ꯐꯥꯏꯕ ꯏꯁꯇꯥꯔꯅꯤ ꯃꯥꯁꯤ ꯑꯗꯣ ꯃꯃꯟꯅ ꯐꯣꯔꯇꯤ ꯊ꯭ꯔꯤ ꯐꯣꯔꯇꯤ ꯊ꯭ꯔꯤ ꯊꯥꯎꯖꯟ ꯑꯗꯨꯃꯥꯏꯅ ꯑꯣꯏꯕꯅꯤ ꯑꯗꯣ ꯉꯁꯥꯏꯒꯤ ꯄ꯭ꯔꯗꯛꯁꯤ ꯌꯥꯝꯅ ꯖꯤꯅ꯭ꯌꯨꯟ ꯑꯣꯏꯕ ꯀꯣ ꯑꯗꯒꯤ ꯑꯥꯎꯗꯣꯔꯒꯁꯤ ꯑꯩꯈꯣꯏꯒꯤ ꯂꯣꯏꯅ ꯑꯩꯈꯣꯏꯒꯤ ꯀꯣꯄꯔꯅ ꯑꯣꯏꯕ ꯃꯥꯒꯤ ꯑꯥꯎꯗꯣꯔ ꯀꯩꯀꯥꯁꯦ ꯀꯝꯄ꯭ꯔꯦꯁꯔꯒꯤ ꯀꯩꯀꯥ ꯀꯟꯗꯤꯁꯟꯅꯔꯒꯁꯦ ꯑꯗꯨꯅ ꯌꯥꯝ ꯐꯩ ꯑꯗꯒꯤ ꯌꯥꯝꯅ ꯑꯩꯈꯣꯏꯒꯤ ꯌꯥꯝ ꯏꯁꯃꯨꯠꯂꯤ ꯇꯧꯕ ꯑꯗꯨꯒ ꯁꯥꯎꯟꯂꯦꯁ ꯌꯥꯝꯅ ꯁꯥꯎꯟꯂꯦꯁ ꯑꯣꯏꯕ ꯑꯗꯒꯤ ꯏꯐꯦꯛꯇꯤꯞꯁꯤ ꯌꯥꯝ ꯐꯖꯅ ꯑꯣꯏꯔꯦ ꯑꯗꯨꯒ ꯑꯩꯈꯣꯏꯒꯤ ꯏꯟꯕꯔꯇꯔ ꯑꯩꯈꯣꯏꯒꯤ ꯇꯦꯛꯅꯣꯂꯣꯖꯤ ꯑꯣꯏꯕꯅ ꯃꯔꯝ ꯑꯣꯏꯔꯒ ꯍꯥꯏꯔꯤꯕ ꯄꯣꯠꯁꯤ ꯑꯗꯨꯛꯀꯤ ꯃꯇꯤꯛ ꯐꯩ ꯑꯗꯨꯅ ꯉꯁꯥꯏꯒꯤ ꯑꯦ ꯁꯤ ꯁꯤ ꯑꯩꯈꯣꯏꯒꯤ ꯃꯥꯁꯤꯗꯤ ꯑꯩꯈꯣꯏꯒꯤ ꯑꯁꯥꯕ ꯃꯇꯝꯁꯤꯗ ꯍꯧꯖꯤꯛ ꯑꯁꯥꯕ ꯃꯇꯝꯁꯤꯗ ꯑꯦꯁꯤꯁꯦ ꯑꯩꯈꯣꯏꯒꯤ ꯍꯥꯎꯁ ꯍꯣꯜ ꯑꯃꯗ ꯆꯪꯗꯕ ꯌꯥꯗ꯭ꯔꯕ ꯄꯣꯠꯁꯛ ꯑꯃ ꯌꯥꯝꯅ ꯑꯩꯈꯣꯏꯒꯤ ꯑꯦꯁꯁꯦꯟꯁꯤꯌꯦꯜ ꯑꯥꯏꯇꯦꯝꯁ ꯑꯃ ꯑꯣꯏꯔꯕꯅꯤꯅ ꯍꯥꯏꯔꯤꯕ ꯄꯣꯠꯁꯦ ꯁꯤ ꯑꯩꯅ ꯃꯁꯤ ꯂꯧꯔꯨꯕꯁꯦ ꯌꯥꯝꯅ ꯐꯕ ꯀ꯭ꯌꯥꯂꯤꯇꯤꯒꯤ ꯄ꯭ꯔꯗꯛ ꯑꯃ ꯑꯣꯏꯔꯝꯗꯅ ꯑꯩꯈꯣꯏꯒꯤ ꯌꯥꯝꯅ ꯍꯔꯥꯎꯖꯕ ꯍꯥꯏꯇꯥꯔꯦ ꯑꯗꯨꯅ ꯃꯁꯤꯒꯤ ꯄꯣꯠꯁꯤ ꯑꯗꯨꯛꯀꯤ ꯃꯇꯤꯛ ꯐꯩ ꯑꯗ ꯁꯤꯒꯤ ꯑꯦ ꯁꯤ ꯏꯌꯥꯔ ꯀꯟꯗꯤꯁꯟꯅꯔꯁꯤ ꯂꯥꯛꯏꯕ ꯑꯩꯈꯣꯏꯒꯤ ꯂꯩꯔꯤꯕ ꯃꯤ ꯈꯨꯗꯤꯡꯃꯛꯅꯁꯨ ꯃꯁꯤ ꯂꯧꯕꯗ ꯑꯀꯥꯏꯕ ꯀꯔꯤꯁꯨ ꯂꯩꯇꯦ ꯍꯥꯏꯕꯗꯤ ꯍꯥꯏꯔꯤꯕ ꯄ꯭ꯔꯗꯛꯁꯦ ꯑꯗꯨꯛꯀꯤ ꯃꯇꯤꯛ ꯐꯕꯅ ꯃꯔꯝ ꯑꯣꯏꯔꯒ ꯃꯌꯥꯝꯅ ꯁꯤꯒꯤ ꯄꯣꯠꯁꯤꯃꯗꯤ ꯄ꯭ꯔꯗꯛꯁꯤ ꯂꯧꯕꯗ ꯑꯃꯥꯡꯕ ꯀꯔꯤꯁꯨ ꯂꯩꯔꯣꯏ ꯍꯥꯏꯅ ꯑꯩꯒꯤ ꯁꯥꯏꯗꯇꯒꯤ ꯑꯩꯒꯤ ꯐꯤꯗꯕꯦꯛ ꯑꯣꯏꯅ ꯄꯤꯖꯅꯤꯡꯉꯤ ꯃꯁꯤ ꯍꯥꯏꯔꯒ ꯃꯇꯥꯡꯁꯤꯗ ꯂꯣꯏꯁꯤꯟꯖꯔꯦ